ꯚꯥꯏ ꯁꯤ ꯃꯤꯁꯣꯗꯒꯤ ꯂꯧꯔꯛꯄꯅꯤ ꯑꯩꯅ ꯅꯍꯥꯟ ꯑꯥ ꯆꯠꯄꯀꯥꯟꯗ ꯂꯧꯔꯛꯄꯅꯦ ꯏꯁꯇ꯭ꯔꯤꯅꯤ ꯚꯥꯏ ꯐꯤ ꯇꯛꯄꯁꯨ ꯅꯨꯡꯉꯥꯏ ꯊꯥꯏꯅ ꯃꯈꯣꯏꯅ ꯍꯥꯏꯔꯛꯄꯅꯤ ꯑꯩꯗꯤ ꯄꯥꯝꯃꯦꯅ ꯂꯧꯔꯛꯑꯦ ꯇꯛꯑꯦ ꯍꯞꯇꯥꯃꯨꯛꯇꯤ ꯐꯥꯔꯦ ꯐꯤꯗꯤ ꯆꯞ ꯆꯞ ꯇꯤꯡꯏ ꯑꯁꯤ ꯏꯁꯇ꯭ꯔꯤꯁꯤꯅ ꯇꯛꯄꯗ ꯑꯇꯩ ꯏꯁꯇ꯭ꯔꯤꯒ ꯃꯥꯟꯅꯗꯦ ꯑꯩꯅ ꯑꯍꯥꯟꯕ ꯎꯕ ꯏꯁꯇ꯭ꯔꯤꯅꯤ ꯌꯥꯝ ꯄꯥꯝꯅ ꯂꯧꯔꯛꯄꯅꯤ ꯑꯅꯧꯕꯁꯨ ꯂꯥꯛꯑꯦ ꯍꯥꯟꯅꯒꯤ ꯏꯁꯇ꯭ꯔꯤꯗꯨꯗꯤ ꯑꯩꯅ ꯄꯥꯝꯗ꯭ꯔꯦꯅ ꯑꯅꯧꯕꯁꯤ ꯑꯣꯏꯅ ꯁꯤꯁꯤꯅ ꯇꯛꯄꯗ ꯐꯒꯗꯕ ꯃꯥꯜꯂꯦꯅ ꯑꯩꯅ ꯂꯧꯔꯛꯄꯅꯤ ꯃꯥꯒꯤ ꯒꯔꯦꯟꯇꯤꯁꯤ ꯆꯍꯤ ꯑꯅꯤꯅꯤ ꯍꯥꯏ ꯑꯗꯨ ꯑꯩꯅ ꯆꯍꯤ ꯑꯅꯤꯅꯤ ꯍꯥꯏꯕꯗꯣ ꯑꯩꯅ ꯄꯥꯝꯅ ꯂꯧꯔꯛꯄꯅꯤ ꯄꯩꯁꯥꯗꯤ ꯂꯤꯁꯤꯡ ꯑꯃ ꯆꯃꯉꯥ ꯍꯥꯏꯌꯦ ꯂꯤꯁꯤꯡ ꯑꯃꯒ ꯆꯍꯨꯝꯗ ꯑꯩꯅ ꯂꯧꯔꯛꯄꯅꯤ ꯅꯪꯁꯨ ꯄꯥꯝꯃꯒꯗꯤ ꯑꯩ ꯍꯥꯏꯕꯤꯒꯦ ꯈꯪꯅꯩꯌꯦ ꯃꯍꯥꯖꯣꯟꯗꯣ ꯗꯨꯀꯥꯟꯗꯥꯔ ꯃꯄꯨꯗꯣ ꯑꯩ ꯋꯥꯔꯤ ꯁꯥꯟꯅꯕꯤꯒꯦ ꯑꯩꯅ ꯂꯤꯁꯤꯡ ꯑꯃ ꯆꯍꯨꯝ ꯄꯤꯔꯁꯨ ꯅꯪꯉꯣꯟꯗ ꯂꯤꯁꯤꯡ ꯑꯃꯒ ꯆꯅꯤꯗ ꯄꯤꯕꯤꯒꯦ ꯅꯪꯅ ꯄꯥꯝꯕ ꯑꯣꯏꯔꯒꯗꯤ ꯑꯩꯗꯤ ꯄꯥꯝꯃꯤ ꯁꯤꯒꯤꯅ ꯇꯛꯈ꯭ꯔꯤ ꯐꯤꯁꯦ ꯌꯥꯝꯃꯦ ꯃꯃꯟꯁꯨ ꯍꯟꯖꯤꯟꯈ꯭ꯔꯦ ꯂꯣꯡꯒꯤ ꯇꯛꯑꯦ ꯐꯩꯖꯣꯝ ꯇꯛꯑꯦ ꯈꯣꯡꯒ꯭ꯔꯥꯎ ꯇꯛꯑꯦ ꯀꯨꯔꯇꯥ ꯇꯛꯑꯦ ꯇꯤꯁꯥꯔꯠ ꯇꯛꯑꯦ ꯂꯣꯏ ꯁꯨꯅ ꯇꯛꯑꯦ ꯐꯖꯅ ꯅꯨꯡꯉꯥꯏ ꯂꯨꯝꯃꯒ ꯇꯛꯄꯗ ꯐꯖꯅ ꯃꯔꯝ ꯆꯥꯅ ꯄꯦꯜꯂꯤ ꯁꯤ ꯏꯁꯇ꯭ꯔꯤꯁꯦ ꯑꯇꯩ ꯏꯁꯇ꯭ꯔꯤꯒ ꯃꯥꯟꯅꯗꯦ ꯁꯨꯝꯕ ꯏꯁꯇ꯭ꯔꯤꯁꯤ ꯂꯥꯛꯑꯗꯤ ꯑꯅꯤ ꯑꯍꯨꯝ ꯂꯧꯁꯤꯟꯒꯦꯅꯥ ꯈꯜꯂꯤ ꯑꯩꯗꯤ ꯅꯪꯁꯨ ꯄꯥꯝꯃꯒꯗꯤ ꯆꯠꯁꯤ ꯏꯕꯥꯅꯤ ꯆꯠꯃꯤꯟꯅꯔꯒ ꯂꯧꯃꯤꯟꯅꯁꯤ